ꯂꯝ ꯀꯣꯏꯕ ꯃꯇꯝꯗ ꯑꯩꯈꯣꯏ ꯁꯣꯝꯗꯗꯤ ꯐꯖꯅ ꯃꯐꯝ ꯆꯥꯕ ꯂꯩꯇ꯭ꯔꯤ ꯂꯩꯇ꯭ꯔꯤ ꯍꯥꯏꯕꯗꯤ ꯃꯤ ꯑꯃ ꯂꯥꯛꯄ ꯃꯇꯝꯗ ꯂꯩꯐꯝ ꯈꯣꯠꯐꯝ ꯅꯥꯇꯩ ꯆꯥꯗꯦ ꯑꯁꯣꯝꯗꯗꯤ ꯂꯣꯏꯅ ꯂꯩꯕꯅꯤꯅ ꯑꯗꯨꯅ ꯁꯣꯝꯗ ꯋꯦꯗꯔꯁꯨ ꯁꯣꯝꯅ ꯐꯠꯇꯦ ꯑꯌꯤꯡ ꯑꯁꯥꯒꯤ ꯆꯥꯡ ꯌꯥꯝ ꯈꯦꯠꯅꯩ ꯆꯤꯟꯖꯥꯛ ꯆꯥꯕ ꯃꯇꯝꯗꯁꯨ ꯆꯥꯕ ꯊꯛꯄꯒꯤ ꯆꯤꯟꯖꯥꯛꯇꯁꯨ ꯃꯣꯏꯒ ꯑꯩꯈꯣꯏꯒ ꯃꯥꯟꯅꯗꯕꯅꯤꯅ ꯃꯣꯏꯅ ꯆꯥꯕ ꯍꯩꯇꯕꯒꯤ ꯁꯔꯨꯛꯅ ꯑꯣꯏꯕꯅꯤꯅ ꯃꯣꯏꯗ ꯌꯥꯝꯅ ꯋꯥꯏ ꯑꯗꯨꯗꯨꯅ ꯆꯥꯕ ꯈꯣꯠꯄꯁꯤ ꯈꯦꯠꯅꯕꯅꯤꯅ ꯑꯩꯈꯣꯏꯗꯁꯨ ꯌꯥꯝꯅ ꯋꯥꯖꯕꯅꯤꯅ ꯁꯨꯝ ꯀꯔꯤ ꯍꯥꯏꯇꯥꯔꯦ ꯁꯨꯝ ꯆꯥꯕ ꯊꯛꯄꯁꯦ ꯍꯩꯅꯕ ꯍꯣꯠꯅꯕꯗ ꯃꯈꯣꯏꯒꯤ ꯅꯣꯡꯃꯗꯨꯒꯤ ꯂꯥꯛꯏꯕ ꯃꯌꯥꯝꯗꯨꯒꯤ ꯑꯣꯏꯅ ꯑꯩꯈꯣꯏꯅ ꯍꯩꯅꯅꯕ ꯍꯣꯠꯅꯕꯗ ꯋꯥꯏ ꯋꯦꯗꯔꯁꯤꯁꯨ ꯐꯠꯇꯕꯅꯤꯅ ꯑꯩꯈꯣꯏꯗꯤ ꯑꯁꯣꯝꯗꯨꯒꯤ ꯋꯦꯗꯔꯒ ꯃꯥꯟꯅꯖꯗꯦ ꯑꯗꯨꯗꯨꯅ ꯌꯥꯝꯅ ꯋꯥꯏ ꯁꯣꯝ ꯅꯥꯀꯟꯒꯤ ꯋꯦꯗꯔꯁꯤꯒ ꯑꯁꯣꯝꯒ ꯋꯦꯗꯔ ꯈꯦꯠꯅꯩ ꯈꯦꯠꯅꯕꯅꯤꯅ ꯋꯥꯕ ꯍꯦꯜꯂꯦ ꯁꯣꯝꯗꯅ ꯑꯗꯨꯗꯨꯅ ꯂꯩꯐꯝ ꯆꯥꯐꯝ ꯑꯣꯏꯔꯣ ꯆꯤꯟꯖꯥꯛꯇꯕꯨ ꯑꯣꯏꯔꯣ ꯒꯥꯔꯤ ꯅꯨꯡꯂꯤꯗꯕꯨ ꯑꯣꯏꯔꯣ ꯒꯥꯔꯤ ꯇꯦꯛꯁꯤꯗ ꯑꯣꯏꯔꯁꯨ ꯑꯗꯨꯝ ꯈꯦꯠꯅꯔꯦ ꯃꯣꯏꯒ ꯑꯩꯈꯣꯏꯒꯁꯦ ꯑꯩꯈꯣꯏꯅ ꯋꯥꯕ ꯍꯦꯜꯂꯦ